ꯑꯣ ꯅꯍꯥꯟ ꯚꯔꯥ ꯊꯤꯔꯝꯕ ꯑꯉꯥꯡꯗꯨꯔꯥ ꯑꯣꯍꯣ ꯑꯗꯨꯅꯤ ꯅꯍꯥꯟꯅ ꯍꯉꯉꯝꯃꯦꯗꯤ ꯍꯥꯏꯕ ꯅꯣꯏ ꯐꯣꯟ ꯅꯝꯕꯔ ꯄꯤꯔꯝꯕ ꯑꯗꯨ ꯚꯔꯥ ꯑꯗꯨ ꯃꯤꯡꯕꯨ ꯀꯔꯤ ꯀꯧꯕꯅꯣ ꯎꯝ ꯎꯝ ꯖꯣꯟ ꯀꯧꯋꯦ ꯎꯈ꯭ꯔꯨꯜꯗꯒꯤ ꯃꯊꯟꯗ ꯂꯩꯒꯗꯔꯥ ꯃꯊꯟꯇ ꯂꯩꯒꯗ꯭ꯔꯥ ꯀꯅꯥ ꯀꯅꯥ ꯑꯥ

ꯑꯗꯨ ꯃꯣꯏ ꯆꯥꯕ ꯊꯛꯄ ꯃꯥꯅ ꯊꯣꯡꯕꯗ ꯐꯔꯛ ꯇꯥꯅꯤ ꯍꯥꯏ ꯇꯥꯔꯗꯤ ꯑꯩꯈꯣꯏꯅ ꯑꯗꯨꯝ ꯊꯣꯡꯕꯤꯔꯁꯨ ꯌꯥꯏ ꯃꯥꯒꯤ ꯈꯤꯇꯪ ꯈꯨꯗꯣꯡꯆꯥꯔꯣꯏꯗꯕ ꯑꯣꯏꯔꯗꯤ ꯑꯗꯨꯝ ꯃꯁꯥꯅ ꯇꯣꯉꯥꯟ ꯊꯣꯡꯒꯦꯁꯨ ꯀꯩꯁꯨ ꯀꯥꯏꯗꯦ ꯑꯗꯨꯏꯗꯤꯀꯣ ꯍꯣꯏ ꯑꯗꯨꯝ ꯑꯗꯨꯝ ꯌꯥꯅꯤ ꯍꯥꯏꯗꯤ ꯄꯣꯠꯇꯣ ꯍꯥꯏꯗꯤ ꯑꯗꯨꯝ ꯇꯣꯏꯂꯦꯠ ꯀꯤꯠꯆꯟ ꯌꯥꯎꯕ ꯑꯣꯏꯔꯒꯅꯗꯤ ꯃꯃꯟꯒꯤ ꯋꯥꯅꯤ ꯄꯣꯠꯇꯣ ꯑꯗꯨꯝ ꯑꯗꯨꯏꯗꯤ ꯀꯩꯁꯨ ꯀꯥꯏꯗꯦ ꯃꯥꯅ ꯎꯝ

ꯊꯥꯗ ꯑꯗꯨꯗꯤ ꯀꯩꯅꯣ ꯂꯥꯛꯀꯅꯤ ꯂꯨꯄꯥ ꯂꯤꯁꯤꯡ ꯑꯃꯒ ꯆꯥꯝꯃꯉꯥꯒꯨꯝꯕꯩ ꯆꯥꯡ ꯂꯥꯛꯀꯅꯤ ꯑꯗꯨꯝ ꯊꯣꯡꯕꯅꯤꯗ ꯑꯩꯈꯣꯏ ꯁꯤꯗꯗꯤ ꯂꯤꯁꯤꯡ ꯑꯃ ꯆꯥꯝꯃꯉꯥ ꯍꯥꯏꯁꯦ ꯎꯝ ꯑꯗꯨ ꯑꯗꯨꯝ ꯀꯩꯅꯣ ꯇꯧ ꯑꯦꯗꯚꯥꯟꯁ ꯑꯣꯏꯅꯀꯣ ꯄꯣꯠꯇꯣ ꯍꯥꯏꯗꯤ ꯃꯥ ꯐꯠ ꯂꯥꯛꯑꯝꯃꯒ ꯁꯠ ꯆꯠꯈꯤꯕ ꯌꯥꯏ ꯇꯝꯕ ꯉꯝꯗꯦ ꯑꯗꯨꯅ ꯄꯣꯠꯇꯣ ꯍꯥꯟꯅ ꯊꯅꯝꯃꯒꯗꯤ ꯑꯦꯗꯚꯥꯟꯁ ꯑꯣꯏꯅ ꯄꯤꯊꯣꯛꯄꯀꯣ ꯑꯦꯗꯚꯥꯟꯁ ꯄꯤꯔꯒ ꯑꯗꯨꯝ ꯌꯥꯏ ꯎꯝ ꯌꯥꯗꯦ ꯂꯤꯁꯤꯡ ꯑꯃ ꯆꯥꯝꯃꯉꯥ ꯂꯤꯁꯤꯡ ꯆꯝꯃꯉꯥꯗꯅꯤ ꯑꯥ ꯌꯥꯝ ꯍꯥꯏꯗꯤ ꯑꯦꯗꯚꯥꯟꯁ ꯑꯦꯗꯚꯥꯟꯁ ꯍꯥꯏꯗꯤ ꯁꯨꯝ ꯊꯥ ꯑꯃꯒꯤꯗ ꯑꯦꯗꯚꯥꯟꯁ ꯑꯣꯏꯅ ꯄꯤꯕꯩ ꯋꯥꯅꯤꯗ ꯎꯝ ꯎꯝ ꯎꯝ ꯎꯝ ꯑꯦ ꯀꯩꯅꯣꯅꯤ ꯒ꯭ꯔꯥꯎꯟ ꯐ꯭ꯂꯣꯔꯒ ꯐꯥꯔꯁ ꯐ꯭ꯂꯣꯔꯒ ꯑꯗꯨꯝ ꯀꯩꯅꯣꯅꯤ ꯁꯥꯠ ꯍꯩꯕꯅꯤꯗ ꯌꯥꯝ ꯐꯔꯣꯏ ꯌꯥꯝꯅ ꯇꯧꯗꯦ ꯐꯥꯔꯁ ꯐ꯭ꯂꯣꯔꯒ ꯒ꯭ꯔꯥꯎꯟ ꯐ꯭ꯂꯣꯔꯒ ꯑꯉꯥꯡꯁꯨ ꯌꯥꯝ ꯊꯝꯕ ꯅꯠꯇꯦꯗ ꯑꯉꯥꯡ ꯈꯔꯗꯪꯗꯪ ꯊꯝꯕꯅꯤ ꯌꯥꯅꯤ ꯌꯥꯅꯤ ꯐꯥꯔꯁ ꯐ꯭ꯂꯣꯔꯗ ꯑꯗꯨꯝ ꯑꯅꯤ ꯒꯨꯝꯕꯗꯤ ꯍꯥꯡꯉꯤꯕꯅꯤ ꯑꯗꯨꯝ ꯃꯥꯅ ꯂꯩꯅꯤ ꯍꯥꯏꯔꯗꯤ ꯑꯗꯨꯝ ꯈꯔ ꯊꯨꯅ ꯂꯥꯛꯑꯒ ꯑꯦ ꯁꯨꯃꯥꯏꯅ ꯇꯧꯔ ꯂꯩꯔꯅꯤ ꯍꯥꯏꯕꯒꯤ ꯑꯦꯗꯚꯥꯟꯁꯇꯣ ꯀꯣꯛ ꯊꯝꯃꯝꯃꯗꯤ ꯑꯗꯨꯝ ꯀꯩꯁꯨ ꯀꯥꯏꯗꯦ ꯑꯥ ꯑꯦ ꯅꯛꯏ ꯌꯥꯅꯤ ꯌꯥꯝ ꯅꯛꯅꯩ ꯑꯗꯨꯗꯩ ꯈꯥ ꯃꯅꯤꯄꯨꯔ ꯀꯣꯂꯦꯖꯇꯒꯤ ꯁꯨꯞꯅꯒꯤ ꯀꯤꯂꯣꯃꯤꯇꯔ ꯇꯪꯈꯥꯏꯒꯤ ꯆꯥꯡꯗꯅꯤ ꯑꯗꯨꯝ ꯑꯗꯨꯗꯤ ꯈꯣꯡꯅ ꯑꯗꯨꯝ ꯆꯠꯂꯁꯨ ꯀꯣꯂꯦꯖꯇ ꯑꯗꯨꯝ ꯌꯥꯔ ꯃꯐꯝꯅꯤꯗ ꯁꯤꯗ ꯒꯥꯔꯤꯒꯤ ꯑꯃꯃꯒꯤ ꯊꯣꯏꯗꯣꯛꯅ ꯗꯔꯀꯥꯔ ꯑꯣꯏꯗ꯭ꯔꯦ ꯌꯥꯝ ꯂꯥꯞꯄ ꯕꯖꯥꯔꯔꯣꯝꯗ ꯑꯣꯏꯔꯗꯤ ꯌꯥꯝꯅ ꯂꯥꯞꯄꯗꯤ ꯒꯥꯔꯤꯒꯤ ꯆꯠꯊꯣꯛ ꯆꯠꯁꯤꯟꯒꯤ ꯑꯃ ꯕꯦꯔꯥ ꯀꯥꯔꯅꯤ ꯑꯗꯨꯅ ꯑꯩ ꯑꯩꯗꯤ ꯑꯗꯨꯝ ꯑꯩꯈꯣꯏ ꯈꯣꯡꯅ ꯋꯥꯀꯤꯡ ꯑꯣꯏꯅ ꯑꯗꯨꯝ ꯆꯠꯄꯗ ꯑꯗꯨꯝ ꯌꯥꯕ ꯃꯐꯝꯅꯤ ꯑꯗꯨꯝ ꯂꯣꯏꯅ ꯍꯥꯞꯄꯤ ꯐꯦꯟ ꯐꯦꯟ ꯍꯥꯞꯄꯤ ꯐꯦꯟ ꯑꯗꯨꯝ ꯍꯥꯞꯄꯤ ꯗꯔꯀꯥꯔ ꯑꯣꯏꯕ ꯑꯗꯨꯝ ꯑꯩꯈꯣꯏꯗꯤ ꯇꯧꯕꯅꯤ ꯑꯗꯨꯅ ꯑꯗꯨꯝ ꯌꯥꯅꯤ ꯌꯥꯅꯤ ꯑꯗꯨꯒꯤꯗꯤ ꯇꯣꯉꯥꯟꯅ ꯑꯦꯛꯁꯇ꯭ꯔꯥ ꯆꯥꯔꯖ ꯂꯧꯔꯣꯏ ꯑꯩꯈꯣꯏ ꯂꯤꯁꯤꯡ ꯑꯃ ꯆꯥꯝꯃꯉꯥꯗꯨꯅ ꯑꯗꯨꯝ ꯌꯥꯔꯦ ꯀꯩꯅꯣꯗꯤ ꯕꯦꯠ ꯌꯥꯎꯔꯦ ꯑꯗꯨ ꯀꯩꯅꯣꯒꯨꯝꯕ ꯄꯣꯔꯛꯑꯣ ꯑꯩꯈꯣꯏ ꯃꯣꯄꯥꯛ ꯐꯤꯗꯛꯀꯣ ꯄꯤꯂꯣ ꯀꯣꯕꯔ ꯄꯤꯂꯣ ꯀꯣꯕꯔꯒꯨꯝꯕ ꯀꯩꯒꯨꯝꯕꯗꯣ ꯀꯥꯡꯈꯟ ꯏꯁꯥꯅ ꯑꯗꯨꯝ ꯀꯥꯡꯈꯟꯒꯨꯝꯕ ꯀꯥꯡꯈꯟ ꯑꯃꯟꯕꯨꯕꯗꯤ ꯂꯩꯔꯝꯒꯅꯤ ꯑꯗꯨꯝ ꯑꯗꯣ ꯑꯍꯟꯕ ꯄꯥꯝꯃꯒꯅꯗꯤ ꯑꯍꯟꯕ ꯏꯁꯥꯅ ꯑꯗꯨꯝ ꯄꯨꯖꯔꯛꯑꯣ

ꯑꯦ ꯑꯗꯨꯝ ꯅꯨꯃꯤꯗꯥꯡꯒꯤ ꯃꯇꯝꯗꯗꯤ ꯑꯗꯨꯝ ꯈꯔ ꯉꯟꯅ ꯁꯥꯇ꯭ꯔ ꯃꯇꯝ ꯁꯥꯇ꯭ꯔ ꯑꯣꯏꯕꯅꯤꯅꯀꯣ ꯑꯗꯨꯝ ꯍꯥꯏꯗꯤ ꯑꯗꯨꯝ ꯅꯨꯃꯤꯗꯥꯡꯋꯥꯏꯔꯝ ꯌꯧꯕꯒ ꯄꯨꯡ ꯇꯔꯨꯛ ꯑꯗꯨꯋꯥꯏ ꯃꯄꯥꯗꯩꯗꯤ ꯑꯗꯨꯝ ꯂꯣꯜꯂꯅꯤ ꯃꯣꯏ ꯗꯔꯀꯥꯔ ꯑꯣꯏꯕ ꯈꯔ ꯉꯟꯅ

ꯂꯩ ꯂꯩ ꯂꯩ ꯑꯗꯨꯝ ꯈꯔ ꯈꯔ ꯑꯗꯨꯝ ꯑꯇꯣꯞ ꯑꯇꯣꯞꯄ ꯂꯝꯗꯒꯤ ꯑꯗꯨꯝ ꯂꯥꯛꯏ ꯆꯤꯡꯗꯩꯀꯣ ꯆꯥꯟꯗꯦꯜ ꯂꯣꯝꯗꯩ ꯂꯥꯛꯄ ꯌꯥꯎꯋꯤ ꯀꯛꯆꯤꯡ ꯈꯨꯅꯧ ꯁꯨꯒꯅꯨ ꯑꯁꯣꯝ ꯅꯥꯀꯟꯗꯒꯤ ꯂꯥꯛꯄꯁꯨ ꯃꯣꯏ ꯈꯔ ꯂꯩ ꯌꯥꯝ ꯂꯩꯕꯕꯨꯗꯤ ꯅꯠꯇꯦ ꯈꯔ ꯈꯔ ꯂꯩ ꯑꯦ ꯑꯙꯥꯔ ꯑꯗꯨꯝ ꯎꯝ ꯑꯗ ꯑꯙꯥꯔ ꯀꯥꯔꯠꯇꯣ ꯑꯃ ꯖꯦꯔꯣꯛꯁ ꯖꯦꯔꯣꯛꯔꯁ ꯑꯃ ꯄꯤꯕꯤꯔꯣ ꯍꯥꯏꯗꯤ ꯄꯣꯠꯇꯣ ꯂꯩꯕ ꯃꯇꯝꯗ ꯃꯤꯁꯤ ꯀꯅꯥꯅꯣ ꯀꯅꯥ ꯍꯧꯖꯤꯛ ꯃꯇꯝ ꯐꯠꯇꯝꯅꯤꯅꯀꯣ ꯃꯇꯝ ꯐꯠꯇꯝꯅꯤꯅ ꯑꯚꯥꯔ ꯀꯥꯔꯠ ꯆꯪꯒꯅꯤ ꯍꯥꯏꯗꯤ ꯃꯥꯒꯤ ꯂꯩꯔꯤꯕ ꯄꯣꯠꯇꯨ ꯂꯩꯕ ꯁꯤꯗꯩ ꯃꯤꯁꯦ ꯆꯨꯝꯃꯤ ꯈꯣꯠꯂꯤ ꯍꯥꯏꯕꯒꯤꯀꯣ ꯑꯗꯥꯏ ꯑꯗꯨꯃꯥꯏꯅ ꯑꯃ ꯆꯪꯒꯅꯤ ꯎꯝ ꯑꯩꯈꯣꯏ ꯁꯤꯕꯣ ꯑꯗꯨꯝ ꯑꯗꯨꯝ ꯀꯛꯆꯤꯡ ꯀꯣ ꯀꯛꯆꯤꯡ ꯕꯣꯔꯗꯤꯡ ꯍꯥꯎꯁ ꯍꯥꯏꯔꯒ ꯑꯗꯨꯝ ꯈꯪꯅꯕꯅꯦ ꯎꯝ ꯎꯝ ꯑꯗꯨꯝ ꯎꯝ ꯑꯉꯥꯡꯗꯣ ꯑꯗꯨꯝ ꯍꯥꯏꯔꯣ ꯑꯗꯨꯒ ꯈꯔ ꯊꯨꯅ ꯃꯤ ꯑꯃ ꯑꯃ ꯂꯥꯛꯇ꯭ꯔꯤꯀꯥꯟꯗ ꯈꯔ ꯊꯨꯅ ꯑꯗꯨꯝ ꯂꯥꯛꯍꯜꯂꯣ ꯑꯗꯨꯒ ꯑꯗꯨꯝ

ꯑꯩꯗꯤ ꯑꯗꯨꯝ ꯕꯣꯔꯗꯤꯡ ꯑꯃ ꯇꯧꯕꯅꯤꯅ ꯑꯗꯨꯝ ꯑꯦꯅꯤ ꯇꯥꯏꯝ ꯑꯗꯨꯝ ꯂꯩꯅꯤ ꯎꯝ ꯎꯝ ꯐꯔꯦ ꯐꯔꯦ ꯑꯩꯁꯨ ꯑꯗꯨꯝ ꯊꯕꯛ ꯂꯩꯔꯁꯨ ꯑꯗꯨꯝ ꯉꯥꯏꯔꯝꯃꯒꯦ ꯃꯇꯝꯗꯣ ꯎꯝ ꯊꯝꯃꯦ ꯊꯝꯃꯦ ꯎꯝ